ꯑꯩꯈꯣꯏꯒꯤ ꯃꯅꯤꯄꯨꯔꯗ ꯂꯝ ꯀꯣꯏꯕꯁꯤꯡꯅ ꯌꯥꯝꯅ ꯄꯨꯛꯅꯤꯡ ꯆꯤꯡꯁꯤꯟꯅꯤꯡꯉꯥꯏ ꯑꯣꯏꯕ ꯐꯦꯁꯇꯤꯕꯦꯜ ꯍꯥꯏꯔꯒꯗꯤ ꯁꯉꯥꯏ ꯐꯦꯁꯇꯤꯕꯦꯜ ꯁꯉꯥꯏ ꯐꯦꯁꯇꯤꯕꯦꯜꯁꯤ ꯃꯦꯟ ꯑꯦꯔꯤꯌꯥ ꯏꯝꯐꯥꯜꯗ ꯈꯛꯇ ꯅꯠꯇꯅ ꯑꯇꯣꯞꯄ ꯖꯒ ꯖꯒꯗ ꯇꯧꯋꯤ ꯁꯝꯅ ꯍꯥꯏꯕꯗ ꯀꯩꯕꯨꯜ ꯂꯝꯖꯥꯎ ꯂꯣꯛꯇꯥꯛ ꯍꯥꯏꯗꯤ ꯁꯤꯗ ꯃꯁꯥꯒꯤ ꯅꯦꯆꯔꯦꯜ ꯑꯣꯏꯕ ꯕ꯭ꯌꯨꯇꯤꯁꯤꯡ ꯂꯩ ꯃꯁꯤꯒꯤꯁꯤꯡꯁꯤ ꯇꯨꯔꯤꯁꯁꯤꯡꯁꯤꯅ ꯌꯥꯝ ꯌꯦꯡꯅꯤꯡꯉꯤ ꯂꯣꯛꯇꯥꯛ ꯂꯦꯛ ꯌꯥꯝ ꯐꯖꯕ ꯂꯦꯛꯅꯤ ꯀꯩꯕꯨꯜ ꯂꯝꯖꯥꯎꯗ ꯁꯉꯥꯏ ꯂꯩ ꯑꯗꯨꯒ ꯏꯝꯐꯥꯜ ꯃꯌꯣꯜꯗ ꯇꯧꯔꯤꯕ ꯁꯉꯥꯏ ꯐꯦꯁꯇꯤꯕꯦꯜꯁꯤ ꯃꯈꯜ ꯀꯌꯥꯒꯤ ꯀꯝꯃꯨꯅꯤꯇꯤ ꯀꯌꯥꯒꯤ ꯃꯥꯒꯤ ꯃꯥꯒꯤ ꯇ꯭ꯔꯦꯗꯤꯁꯟꯅꯦꯜ ꯑꯣꯏꯕ ꯗꯥꯟꯁꯁꯤꯡ ꯏꯁꯩꯁꯤꯡ ꯄꯥꯡꯊꯣꯛꯏ ꯃꯁꯤ ꯁꯤꯡꯁꯤ ꯌꯥꯝ ꯄꯨꯛꯅꯤꯡ ꯍꯨꯕ ꯏꯕꯦꯟ ꯑꯃꯅꯤ ꯑꯗꯨꯒ ꯑꯩꯈꯣꯏꯒꯤ ꯂꯝ ꯀꯣꯏꯕꯁꯤꯡꯁꯤꯅꯁꯨ ꯌꯥꯝ ꯄꯥꯝꯕ ꯏꯕꯦꯟ ꯑꯣꯏ